ꯍꯜꯂꯣ ꯑꯥꯂꯤꯁꯥ ꯑꯧ ꯀꯃꯥꯏ ꯀꯃꯥꯏꯅ ꯇꯧꯔꯤ ꯅꯪ ꯑꯧ ꯑꯧ ꯃꯥꯅꯦ ꯃꯥꯅꯦ

ꯑꯣ ꯑꯗꯨꯅꯦ ꯑꯩꯁꯨ ꯑꯗꯨꯒꯤ ꯃꯇꯥꯡꯗ ꯑꯩꯒꯤ ꯑꯣꯖꯥꯁꯤꯡꯒꯤ ꯄ꯭ꯔꯣꯒ꯭ꯔꯦꯁ ꯀꯃꯥꯏꯅ ꯇꯧꯔꯤ ꯍꯪꯒꯦꯅ ꯐꯣꯟ ꯇꯧꯔꯛꯄꯅꯦꯕ ꯑꯗꯨ ꯇꯤꯆꯤꯡ ꯃꯦꯊꯠ ꯀꯩꯀꯩꯒꯤ ꯑꯩꯈꯣꯏꯒꯤ ꯑꯣꯖꯥ ꯑꯝꯅ ꯀꯔꯝꯍꯥꯏꯅ ꯑꯉꯥꯡꯗ ꯒ꯭ꯌꯥꯟ ꯇꯥꯍꯟꯒꯅꯤ ꯍꯥꯏꯁꯦ ꯑꯣꯖꯥꯅ ꯉꯥꯡꯏꯕ ꯄꯣꯠꯇꯣ ꯑꯉꯥꯡꯅ ꯀꯃꯥꯏꯅ ꯍꯥꯏꯕꯗꯤ ꯅꯣꯂꯦꯖꯁꯦ ꯑꯦꯞꯖꯣꯔꯞ ꯇꯧꯒꯅꯤ ꯍꯥꯏꯕ ꯃꯇꯥꯡꯗ ꯅꯪꯒ ꯋꯥꯔꯤ ꯁꯥꯒꯦꯅ ꯐꯣꯟ ꯇꯧꯔꯛꯄꯅꯤꯕ ꯑꯣ ꯃꯊꯪꯗꯅꯦ ꯑꯩꯅ ꯍꯥꯏꯅꯤꯡꯉꯤꯁꯤ ꯂꯦꯁꯟ ꯄ꯭ꯂꯥꯟꯁꯤ ꯐꯖꯅ ꯃꯦꯟꯇꯦꯟ ꯇꯧꯔꯒ ꯐꯨꯜ ꯃꯦꯟꯇꯦꯟ ꯇꯧꯔꯒ ꯃꯥꯒꯤ ꯅꯣꯔꯝꯁꯁꯤꯡꯗꯨ ꯐꯣꯜꯂꯣ ꯇꯧꯔꯒ ꯆꯍꯤ ꯑꯃꯗ ꯂꯦꯁꯟꯁꯤꯡꯁꯦ ꯀꯣꯚꯔ ꯇꯧꯕ ꯉꯝꯅꯕ ꯍꯣꯠꯅꯁꯤꯀꯣ ꯍꯣ ꯐꯔꯦ ꯑꯗꯨꯗꯤ ꯁ꯭ꯀꯨꯜꯗ ꯑꯃꯨꯛ ꯊꯦꯡꯅꯔꯁꯤ ꯑꯗꯨꯒ ꯋꯥꯔꯤ ꯁꯥꯔꯁꯤ ꯑ